ꯏꯁꯩ ꯁꯛꯄꯗ ꯏꯁꯇꯦꯖ ꯃꯊꯛꯇ ꯂꯦꯞꯄꯒ ꯏꯁꯩ ꯁꯛꯄ ꯃꯇꯝꯗ ꯀꯤꯕ ꯐꯥꯎꯕ ꯍꯥꯏꯕꯁꯤꯗꯤ ꯑꯗꯨꯝ ꯃꯁꯥꯅ ꯇꯥꯕꯅꯤ ꯃꯔꯝꯗꯤ ꯏꯁꯇꯦꯖ ꯐꯤꯌꯔ ꯍꯥꯏꯕꯁꯤꯗꯤ ꯃꯤꯑꯣꯏ ꯈꯨꯗꯤꯡꯃꯛꯅ ꯂꯣꯏꯅꯃꯛ ꯑꯦꯛꯁꯄꯤꯔꯤꯌꯦꯟꯁ ꯇꯧꯔꯤꯕ ꯉꯥꯛꯇꯅꯤ ꯉꯁꯤ ꯑꯐꯥꯎꯕ ꯀꯂꯀꯥꯔ ꯑꯣꯏꯔꯤꯕꯁꯤꯡꯁꯨ ꯃꯇꯝ ꯑꯃꯗꯗꯤ ꯃꯈꯣꯏꯁꯨ ꯏꯁꯇꯦꯖ ꯐꯤꯌꯔꯁꯦ ꯑꯣꯚꯔꯀꯝ ꯇꯧꯗꯨꯅ ꯂꯥꯛꯄ ꯉꯥꯛꯇꯅꯤ ꯑꯗꯨꯅ ꯏꯁꯇꯦꯖ ꯐꯤꯌꯔ ꯑꯁꯤ ꯏꯁꯩ ꯁꯛꯄ ꯃꯇꯝꯗ ꯏꯁꯇꯦꯖ ꯐꯤꯌꯔ ꯂꯩꯕꯁꯦ ꯀꯔꯝꯅ ꯑꯣꯚꯔꯀꯝ ꯇꯧꯒꯗꯒꯦ ꯍꯥꯏꯕ ꯇꯥꯔꯒꯗꯤ ꯑꯩꯈꯣꯏꯅ ꯌꯥꯝꯅ ꯄ꯭ꯔꯦꯛꯇꯤꯁ ꯇꯧꯕ ꯑꯃ ꯆꯪꯉꯦ ꯄ꯭ꯔꯦꯛꯇꯤꯁ ꯇꯧꯕꯗ ꯏꯁꯇꯦꯖ ꯐꯤꯌꯔꯁꯤ ꯁꯨꯝ ꯑꯣꯚꯔꯀꯝ ꯇꯧꯕ ꯉꯝꯃꯛꯇꯣꯏꯅꯤ ꯄ꯭ꯔꯦꯛꯇꯤꯁ ꯌꯥꯎꯗ꯭ꯔꯒꯗꯤ ꯑꯩꯈꯣꯏꯅ ꯀꯩꯗꯧꯅꯨꯡꯗꯁꯨ ꯑꯦꯅꯤ ꯑꯣꯞꯁꯇꯦꯀꯜ ꯂꯥꯛꯄ ꯃꯇꯝꯗ ꯑꯩꯈꯣꯏ ꯑꯣꯚꯔꯀꯝ ꯇꯧꯕ ꯉꯝꯃꯣꯏ ꯑꯗꯨꯅ ꯉꯁꯤ ꯈꯦꯡꯅꯒꯦ ꯃꯁꯤꯒꯤꯁꯤ ꯏꯁꯇꯦꯖ ꯐꯤꯌꯔ ꯏꯁꯩ ꯁꯛꯄ ꯃꯇꯝꯗ ꯏꯁꯇꯦꯖ ꯐꯤꯌꯔ ꯑꯁꯤ ꯊꯦꯡꯅꯒꯦ ꯍꯥꯏꯕ ꯇꯥꯔꯗꯤ ꯑꯩꯈꯣꯏꯅ ꯃꯤꯡꯁꯦꯜ ꯃꯃꯥꯡꯗ ꯌꯨꯝꯗ ꯂꯩꯕ ꯃꯇꯝꯗ ꯃꯤꯡꯁꯦꯜ ꯃꯃꯥꯡꯗ ꯂꯦꯞꯇꯨꯅ ꯑꯩꯈꯣꯏꯒꯤ ꯏꯁꯥꯒꯤ ꯃꯤꯠꯀ ꯃꯤꯠꯀ ꯃꯤꯆꯥꯟꯅꯅ ꯏꯁꯩ ꯁꯛꯄ ꯉꯝꯕ ꯑꯣꯏꯅꯕ ꯄ꯭ꯔꯦꯛꯇꯤꯁ ꯇꯧꯕ ꯇꯥꯏ ꯅꯨꯡꯇꯤꯒꯤ ꯄ꯭ꯔꯦꯛꯇꯤꯁ ꯇꯧꯔꯛꯑꯒꯗꯤ ꯑꯩꯈꯣꯏꯉꯣꯟꯗꯁꯨ ꯍꯦꯟꯅ ꯀꯣꯟꯐꯤꯗꯦꯟꯁ ꯂꯩꯔꯛꯀꯅꯤ ꯀꯣꯟꯐꯤꯗꯦꯟꯁ ꯍꯥꯏꯕꯗꯣ ꯂꯩꯔꯛꯄ ꯇꯥꯔꯗꯤ ꯑꯩꯈꯣꯏꯗ ꯏꯁꯇꯦꯖ ꯐꯤꯌꯔꯗꯨ ꯃꯥꯡꯂꯛꯀꯗꯧꯔꯤꯕꯅꯤ ꯁ꯭ꯀꯨꯜꯒꯤ ꯐꯪꯁꯟꯗ ꯏꯁꯩ ꯁꯛꯄ ꯃꯇꯝꯗ ꯁꯥꯇ꯭ꯔꯁꯤꯡꯗ ꯌꯥꯝꯅ ꯀꯤꯕ ꯇꯨꯖꯨꯡꯕ ꯐꯥꯎꯗꯕ ꯅꯠꯇꯦ ꯃꯈꯣꯏꯁꯨ ꯐꯥꯎꯔꯤꯕꯅꯤ ꯑꯗꯨꯕꯨ ꯃꯌꯥꯝ ꯄꯨꯂꯞ ꯑꯣꯏꯅ ꯒ꯭ꯔꯨꯞ ꯑꯣꯏꯅ ꯂꯦꯞꯄ ꯃꯇꯝꯗꯗꯤ ꯍꯦꯟꯅ ꯄꯥꯡꯒꯜ ꯊꯧꯅꯥ ꯑꯃ ꯍꯥꯞꯀꯠꯂꯤ ꯑꯗꯨꯒ ꯏꯁꯇꯦꯖ ꯐꯤꯌꯔ ꯑꯗꯨ ꯂꯩꯍꯟꯗꯦ ꯑꯗꯨꯕꯨ ꯏꯇꯣꯝꯇ ꯃꯊꯟꯗ ꯃꯤ ꯑꯃꯅ ꯃꯊꯟꯗ ꯏꯁꯇꯦꯖꯇ ꯀꯥꯗꯨꯅ ꯏꯁꯩ ꯁꯛꯄ ꯃꯇꯝꯗ ꯌꯥꯝꯅ ꯀꯤꯕ ꯐꯥꯎꯕ ꯃꯇꯝ ꯑꯗꯨꯗ ꯀꯝꯗꯧꯒꯗꯒꯦ ꯍꯥꯏ ꯇꯥꯔꯒꯗꯤ ꯃꯤꯁꯤꯡ ꯑꯗꯨꯗ ꯌꯦꯡꯗꯕꯤꯗ ꯃꯍꯥꯛꯀꯤ ꯌꯦꯡꯒꯗꯕ ꯆꯥꯡ ꯑꯃꯗ ꯐꯣꯔꯇꯤ ꯐꯥꯏꯚ ꯗꯤꯒ꯭ꯔꯤꯁꯇ ꯌꯦꯡꯕꯤꯗꯨꯅ ꯏꯁꯩꯁꯦ ꯃꯥꯅ ꯁꯛꯀꯗꯧꯔꯤꯕ ꯏꯁꯩ ꯑꯁꯦ ꯐꯖꯅ ꯃꯥꯒꯤ ꯋꯥꯈꯜꯗ ꯑꯧꯔꯥꯏꯗꯨꯅ ꯌꯥꯝꯅ ꯀꯣꯟꯐꯤꯗꯦꯟꯁ ꯑꯗꯣ ꯂꯩꯍꯟꯅꯕꯒꯤꯗꯃꯛꯇ ꯍꯣꯠꯅꯒꯗꯕꯅꯤ ꯄꯥꯈꯠꯄꯅ ꯉꯝꯍꯟꯗꯨꯅ ꯉꯁꯤ ꯏꯁꯇꯦꯖꯇ ꯏꯁꯩ ꯁꯛꯄꯗ ꯌꯥꯝꯅ ꯏꯀꯥꯏꯕ ꯅꯪꯈꯤꯕ ꯃꯌꯥꯝ ꯑꯃꯁꯨ ꯌꯥꯎꯔꯤꯕꯅꯤ ꯋꯥꯔꯤ ꯃꯌꯥꯝ ꯑꯃꯁꯨ ꯇꯥꯖꯩ ꯑꯗꯨꯗꯗ ꯅꯠꯇꯅ ꯑꯉꯥꯡꯁꯤꯡ ꯐꯖꯅ ꯏꯁꯇꯦꯖ ꯐꯤꯌꯔ ꯂꯩꯍꯜꯂꯣꯏ ꯍꯥꯏꯕ ꯇꯥꯔꯒꯗꯤ ꯃꯃꯥ ꯃꯄꯥ ꯑꯣꯏꯕꯁꯤꯡꯅꯁꯨ ꯐꯖꯅ ꯁꯦꯝꯒꯠꯄ ꯃꯗꯨꯗ ꯅꯠꯇꯅ ꯃꯃꯥ ꯃꯄꯥꯁꯤꯡꯅꯁꯨ ꯃꯌꯨꯝꯗ ꯑꯉꯥꯡꯁꯤꯡ ꯑꯗꯨꯕꯨ ꯏꯁꯩ ꯐꯖꯅ ꯁꯛꯍꯟꯕ ꯅꯠꯇ꯭ꯔꯒꯅ ꯐꯖꯅ ꯂꯝꯖꯤꯡꯕꯤꯗꯨꯅ ꯃꯃꯄꯥ ꯃꯄꯥꯁꯤꯡꯗꯨꯒ ꯄꯨꯟꯅ ꯏꯁꯩ ꯁꯛꯃꯤꯟꯅꯗꯨꯅ ꯑꯉꯥꯡꯁꯤꯡ ꯑꯗꯨꯒꯤ ꯏꯁꯇꯦꯖ ꯐꯤꯌꯔꯗꯨ ꯁꯨꯝ ꯃꯥꯡꯍꯟꯕ ꯌꯥꯏ ꯑꯗꯨꯗ ꯅꯠꯅ ꯑꯣꯖꯥꯁꯤꯡꯅꯁꯨ ꯁ꯭ꯀꯨꯜꯗ ꯏꯁꯇꯦꯖꯇ ꯑꯃꯃꯝ ꯀꯧꯊꯣꯛꯇꯨꯅ ꯏꯁꯩ ꯁꯛꯍꯟꯕꯗ ꯑꯉꯥꯡꯁꯤꯡꯁꯨ ꯍꯦꯟꯅ ꯀꯣꯟꯐꯤꯗꯦꯟꯁ ꯂꯩꯔꯛꯀꯅꯤ ꯑꯗꯨꯗ ꯅꯠꯇꯅ ꯏꯁꯩ ꯍꯦꯟꯅ ꯁꯛꯄ ꯉꯝꯕ ꯑꯗꯨꯗꯒꯤꯗꯤ ꯍꯦꯟꯅꯅ ꯀꯂꯥꯀꯥꯔ ꯃꯌꯥꯝ ꯑꯃꯁꯨ ꯊꯣꯛꯂꯛꯄ ꯉꯝꯍꯟꯒꯅꯤ ꯍꯥꯏꯕꯁꯨ ꯊꯥꯖꯩ ꯉꯁꯤ ꯃꯁꯤꯒꯨꯝꯕ ꯏꯁꯇꯦꯖ ꯐꯤꯌꯔ ꯑꯁꯤ ꯑꯣꯚꯔꯀꯝ ꯇꯧꯅꯕ ꯑꯋ꯭ꯌꯥꯔꯅꯦꯁ ꯄ꯭ꯔꯣꯒ꯭ꯔꯥꯝ ꯑꯣꯔ ꯅꯠꯇ꯭ꯔꯒ ꯏꯟꯇꯔꯦꯛꯁꯟ ꯄ꯭ꯔꯣꯒ꯭ꯔꯥꯝ ꯃꯌꯥꯝ ꯑꯃ ꯁꯤꯟꯗꯨꯅ ꯉꯁꯤ ꯏꯁꯇꯦꯖ ꯐꯤꯌꯔꯒꯤ ꯄ꯭ꯔꯣꯕ꯭ꯂꯦꯝ ꯑꯁꯦ ꯃꯥꯡꯍꯟꯕ ꯌꯥꯏ ꯃꯁꯤꯒꯤ ꯊꯧꯗꯥꯡ ꯑꯁꯤꯗꯤ ꯑꯌꯥꯝꯕꯅ ꯁ꯭ꯀꯨꯜꯁꯤꯡꯅ ꯂꯧꯕꯤꯗꯨꯅ ꯏꯁꯇꯦꯖ ꯐꯤꯌꯔꯒꯤ ꯃꯔꯝꯗ ꯀꯥꯎꯟꯁꯤꯂꯤꯡ ꯀ꯭ꯂꯥꯁ ꯂꯩꯍꯟꯕ ꯑꯣꯔ ꯅꯠꯇ꯭ꯔꯒ ꯀꯥꯎꯟꯁꯤꯂꯤꯡ ꯄ꯭ꯔꯣꯒ꯭ꯔꯥꯝ ꯑꯃ ꯁꯤꯟꯕꯤꯗꯨꯅ ꯍꯦꯟꯅ ꯀꯂꯀꯥꯔꯁꯤꯡꯒ ꯏꯟꯇꯔꯦꯛꯁꯟ ꯇꯧꯍꯟꯗꯨꯅ ꯀꯂꯀꯥꯔꯁꯤꯡꯅ ꯊꯦꯡꯅꯔꯤꯕ ꯃꯈꯣꯏꯅ ꯊꯦꯡꯅꯔꯛꯏꯕ ꯏꯁꯇꯦꯖ ꯐꯤꯌꯔꯒꯤ ꯄ꯭ꯔꯣꯕ꯭ꯂꯦꯝꯁꯤꯡ ꯃꯈꯜ ꯃꯊꯦꯜꯁꯤꯡ ꯑꯗꯨ ꯑꯉꯥꯡꯁꯤꯡꯗꯁꯨ ꯍꯥꯏꯍꯟꯗꯨꯅ ꯑꯉꯥꯡꯁꯤꯡꯗꯁꯨ ꯈꯪꯍꯟꯗꯨꯅ ꯍꯦꯟꯅ ꯃꯄꯨꯡ ꯐꯥꯕ ꯀꯂꯀꯥꯔ ꯏꯁꯇꯦꯖ ꯐꯤꯌꯔ ꯂꯩꯇꯕ ꯌꯥꯝꯅ ꯀꯣꯟꯐꯤꯗꯦꯟꯁ ꯂꯩꯅ ꯏꯁꯩ ꯁꯛꯄ ꯉꯝꯕ ꯀꯂꯀꯥꯔ ꯑꯃꯃꯝ ꯊꯣꯛꯍꯟꯕꯗ ꯃꯇꯦꯡ ꯄꯥꯡꯅꯕ ꯍꯣꯠꯅꯕꯅ ꯁ꯭ꯀꯨꯜꯁꯤꯡꯒꯤ ꯊꯧꯗꯥꯡ ꯌꯥꯝꯅ ꯆꯥꯎꯅ ꯍꯦꯟꯅ ꯂꯩꯔꯤꯕꯅꯤ